ꯍꯂꯣ ꯁꯤ ꯄꯣꯠ ꯆꯩ ꯄꯨꯈꯝꯒꯨꯝꯕ ꯇꯦꯡꯀꯣꯠ ꯌꯣꯟꯐꯝ ꯗꯨꯀꯥꯟꯗꯨ ꯁꯤ ꯑꯣꯏꯕꯤꯔꯕ꯭ꯔꯣ

ꯑ ꯑꯩꯈꯣꯏ ꯎꯝ ꯄꯨꯈꯝꯒꯨꯝꯕ ꯑꯗꯨꯒ ꯇꯦꯡꯀꯣꯠꯀꯨꯝꯕ ꯇꯦꯡꯀꯣꯠꯒꯨꯝꯕ ꯄꯨꯈꯝꯒꯨꯝꯕ ꯈꯔ ꯌꯦꯡꯅꯤꯡꯕ ꯑꯗꯨꯒ ꯍꯧꯖꯤꯛꯀꯥꯟꯒꯤ ꯑꯅꯧꯕ ꯈꯔ ꯊꯣꯛꯄꯗꯣ ꯏꯅꯥꯎꯅꯨꯄꯤꯒꯤ ꯂꯨꯍꯣꯡꯕ ꯑꯃ ꯂꯩꯌꯦ ꯑꯗꯨꯗ ꯈꯔ ꯌꯦꯡꯁꯤꯔꯥ ꯍꯥꯏꯅ ꯇꯧꯕ ꯍꯣꯍꯣ

ꯍꯧꯀꯤꯟꯁꯇꯤ ꯀꯌꯥ ꯄꯤꯕ꯭ꯔꯣ ꯍꯧꯖꯤꯛꯀꯥꯟꯒꯤ ꯑꯅꯧꯕ ꯊꯣꯛꯄꯗꯣ ꯑꯣ ꯑꯣ ꯑꯣ ꯑꯣ

ꯑꯗꯨ ꯑ ꯈꯔ ꯆꯥꯎꯇꯛ ꯇꯧꯕ ꯃꯌꯥꯏꯗꯨꯗꯤ ꯀꯌꯥ ꯄꯤꯒꯗ꯭ꯔꯥꯀꯣ ꯑꯣ ꯍꯣꯏ ꯍꯣꯏ ꯍꯣꯏ ꯌꯥꯏꯌꯦ ꯂꯥꯛꯂꯒ ꯌꯦꯡꯕ ꯂꯥꯛꯄ ꯌꯥꯝꯃꯦ ꯕꯣꯏꯂꯔꯁꯨ ꯀ꯭ꯋꯥꯂꯤꯛꯇꯤ ꯂꯣꯏꯅ ꯂꯩꯕ꯭ꯔꯣ ꯑꯆꯧꯕ ꯑꯄꯤꯛꯄ ꯑꯩꯗꯤ ꯏꯁꯇꯤꯜꯒꯤ ꯂꯣꯏꯅꯃꯛ ꯑꯣꯏꯅ ꯄꯥꯝꯃꯤꯗ ꯑ ꯑꯣ ꯌꯥꯏꯌꯦ ꯑꯗꯨꯗꯤ ꯄꯥꯝꯃꯦ ꯑꯗꯨꯅ ꯀꯌꯥ ꯀꯌꯥ ꯇꯧꯕꯤꯕ꯭ꯔꯣ ꯑ ꯍꯣꯏ ꯍꯣꯏ ꯁꯦꯠ ꯑꯍꯨꯝꯒꯨꯝꯕ ꯑꯣ ꯑꯁꯥꯡꯕꯗꯨꯅ ꯍꯦꯟꯅ ꯄꯥꯝꯃꯦ ꯀꯣꯔꯐꯨꯁꯨ ꯄꯥꯝꯃꯤ ꯍꯣꯏ ꯈꯔ ꯌꯥꯝ ꯆꯥꯎꯗꯕꯤꯗ ꯈꯔ ꯃꯌꯥꯏ ꯄꯥꯝꯃꯦ ꯍꯣꯏ ꯌꯥꯏꯌꯦ ꯑꯣ ꯑꯗꯨ ꯕꯥꯜꯇꯤꯟ ꯕꯥꯜꯇꯤꯟ ꯍꯧꯖꯤꯛ ꯏꯁꯇꯤꯜꯒꯤ ꯑ ꯑꯗꯨꯁꯨ ꯌꯦꯡꯅꯤꯡꯉꯦ ꯈꯔ ꯆꯥꯎꯇꯛ ꯇꯧꯕꯗꯣ ꯑꯣ ꯐꯔꯦ ꯑꯗꯨꯗꯤ ꯑꯣ ꯌꯥꯝ ꯐꯩꯌꯦ ꯑꯗꯨꯗꯤ ꯌꯦꯡꯕ ꯂꯥꯛꯀꯦ ꯑꯩꯁꯦ ꯗꯦꯠ ꯐꯥꯏꯚ ꯁꯤꯛꯁꯇ ꯂꯥꯛꯁꯤꯔꯥ ꯍꯥꯏꯅ ꯈꯜꯂꯤ ꯑꯗꯨ ꯅꯪ ꯗꯨꯀꯥꯟ ꯍꯥꯡꯂꯝꯒꯗ꯭ꯔꯥ ꯑꯗꯨꯀꯥꯟꯗ ꯑꯣ ꯑꯗꯨꯗꯤ ꯃꯐꯝꯅ ꯀꯗꯥꯏꯗ ꯑꯣ ꯍꯣꯏ ꯌꯥꯏꯌꯦ ꯂꯥꯛꯀꯦ ꯍꯣꯏ ꯍꯣꯏ ꯑꯗꯨ ꯑꯇꯩ ꯑꯇꯩ ꯑꯇꯩꯁꯤꯡꯗꯤ ꯌꯥꯎꯗ꯭ꯔꯥ ꯄ꯭ꯔꯣꯗꯛ ꯑꯇꯩ ꯑꯗꯨ ꯑꯣꯏꯔꯗꯤ ꯑꯣ ꯍꯣꯏ ꯌꯦꯡꯅꯤꯡꯉꯦ ꯈꯥꯡꯒꯨꯝꯕꯁꯨ ꯑ ꯍꯣꯏ ꯍꯣꯏ ꯍꯣꯏ ꯌꯥꯏꯌꯦ ꯍꯣꯏ ꯍꯣꯏ ꯍꯣꯏ ꯍꯣꯏ ꯍꯣꯏ